ꯑꯥ ꯍꯦꯜꯂꯣ ꯑꯥꯎ ꯑꯧ ꯑꯣ ꯑꯣ ꯀꯔꯤ ꯀꯔꯤ ꯍꯥꯏꯅꯤꯡꯕ ꯂꯩꯒꯦ ꯑꯣ ꯍꯥꯏꯌꯣ ꯍꯥꯏꯌꯣ ꯌꯥꯅꯤ ꯎꯝ ꯎꯝ ꯑꯣ ꯇ꯭ꯔꯤꯞ ꯑꯗꯣ ꯅꯪꯅ ꯁꯤꯟꯗꯣꯔꯤꯕ ꯇ꯭ꯔꯤꯞꯁꯤ ꯇꯥꯡ ꯀꯌꯥ ꯑꯗ꯭ꯋꯥꯏꯗ ꯁꯤꯟꯕ ꯄꯥꯝꯒꯦ ꯎꯝ ꯑꯥꯎ ꯑꯥꯎ ꯑꯥꯎ

ꯑꯗꯣ ꯃꯐꯝ ꯖꯥꯒꯥꯁꯤ ꯀꯥꯏꯋꯥꯏꯗ ꯁꯤꯟꯕ ꯄꯥꯝꯃꯤꯅꯣ ꯅꯪꯅ ꯑꯣ ꯑꯗꯨꯗꯤ ꯌꯥꯝ ꯐꯩ ꯑꯥ ꯄꯩꯁꯥ ꯀꯟꯇ꯭ꯔꯤꯕꯤꯌꯨꯁꯟ ꯇꯧꯕꯁꯦ ꯅꯪꯅ ꯍꯥꯏꯕꯗꯤ ꯅꯪꯅ ꯆꯥꯎꯔꯥꯛꯄ ꯑꯃ ꯃꯑꯣꯡꯗꯨ ꯌꯦꯡꯉꯒ ꯄ꯭ꯔꯥꯏꯁꯇꯣ ꯂꯦꯞꯄꯣ ꯀꯌꯥ ꯀꯌꯥ ꯇꯧꯒꯦ ꯈꯜꯂꯤꯅꯣ ꯅꯪꯅ ꯑꯣ ꯌꯥꯏꯑꯦ ꯑꯗꯣ ꯍꯧꯖꯤꯛꯀꯤ ꯃꯐꯝꯁꯦ ꯆꯠꯄ ꯌꯥꯕ ꯃꯐꯝꯅꯤ ꯍꯥꯏꯕꯗꯤ ꯃꯗꯨꯗ ꯑꯩꯈꯣꯏꯒꯤ ꯔꯤꯌ꯭ꯔ ꯑꯣꯏꯕ ꯏꯁꯄꯦꯁꯤꯁ ꯃꯌꯥꯝ ꯀꯌꯥꯃꯔꯨꯝ ꯂꯩ ꯑꯗꯨꯅ ꯃꯗꯨ ꯃꯌꯥꯝꯗꯨ ꯍꯥꯏꯕꯗꯤ ꯏꯁꯇꯨꯗꯦꯟꯁꯤꯡꯅꯁꯨ ꯑꯇꯩ ꯅꯪꯒꯤ ꯀ꯭ꯂꯥꯁꯃꯦꯠꯁꯤꯡꯅꯁꯨ ꯑꯗꯨꯗꯒꯤ ꯑꯗꯨꯝ ꯍꯥꯏꯕꯗꯤ ꯈꯪꯕꯗ ꯌꯥꯝꯅ ꯆꯠꯄꯗ ꯀꯥꯟꯅꯕ ꯈꯪꯕ ꯌꯥꯕ ꯃꯌꯥꯝ ꯂꯩ ꯑꯗꯨꯗ ꯌꯥꯝ ꯐꯩ ꯑꯥ ꯎꯝ ꯑꯥ ꯑꯥ ꯑꯗꯨ ꯅꯪꯅ ꯑꯗꯨꯝ ꯁꯤꯜꯂꯣꯀꯣ ꯑꯗꯨꯗꯤ ꯑꯗꯨꯒ ꯅꯪꯅ ꯄ꯭ꯔꯥꯏꯁꯇꯨ ꯋꯥꯠꯂꯦ ꯍꯥꯏꯔꯒꯁꯨ ꯀꯣ ꯃꯦꯗꯥꯝꯅ ꯑꯗꯨꯝ ꯁꯤꯟꯒꯦ ꯑꯣ ꯑꯣ ꯑꯣꯀꯦ ꯑꯣꯀꯦ ꯋꯦꯜꯀꯝ